ꯑꯁ ꯉꯁꯤꯁꯤ ꯌꯥꯝꯅ ꯅꯨꯡꯉꯥꯏꯇꯕ ꯅꯨꯃꯤꯠ ꯍꯥꯏꯕꯗꯨ ꯑꯣꯏꯒꯗꯣꯔꯗꯤ ꯑꯗꯣꯝꯗꯒꯤ ꯑꯣꯟꯂꯥꯏꯟ ꯇꯧꯈꯤꯕ ꯄꯣꯠ ꯑꯗꯨ ꯑꯩꯉꯣꯟꯗ ꯍꯦꯛ ꯌꯧꯔꯛꯄ ꯃꯇꯝꯗ ꯃꯗꯨ ꯑꯩꯅ ꯈꯟꯈꯤꯕꯅ ꯑꯃ ꯌꯧꯔꯛꯄꯅ ꯑꯃ ꯄꯣꯠꯇꯨ ꯌꯥꯝꯅ ꯐꯠꯂꯝꯗ꯭ꯔꯦ ꯃꯗꯨ ꯃꯥꯛ ꯌꯥꯝꯅ ꯂꯩꯔꯝꯃꯦ ꯃꯗꯨ ꯑꯩꯒꯤ ꯑꯄꯥꯝꯕ ꯁꯨꯛꯑꯣꯏ ꯑꯣꯏꯗꯦ ꯃꯗꯨꯏ ꯄꯣꯠ ꯑꯗꯨ ꯁꯨꯛꯐꯠ ꯐꯠꯇꯦ ꯃꯗꯨ ꯐꯠꯇꯕ ꯄꯣꯠ ꯉꯥꯛꯇ ꯑꯣꯏꯔꯝꯃꯦ ꯀ꯭ꯋꯥꯂꯤꯇꯤꯁꯨ ꯁꯨꯛꯂꯩ ꯂꯩꯇꯦ ꯃꯗꯨ ꯃꯇꯨꯡꯗꯤ ꯇꯧꯕꯤꯔꯛꯀꯅꯨ